ꯑꯩꯈꯣꯏ ꯃꯌꯥꯝꯅ ꯁꯤꯖꯤꯟꯅꯔꯤꯕ ꯗꯤꯕꯤꯌꯥ ꯀꯝꯄꯅꯤꯒꯤ ꯔꯥꯏꯁ ꯀꯨꯀꯔ ꯑꯁꯤ ꯌꯥꯝ ꯊꯨꯅ ꯆꯥꯛꯀꯜꯂꯤ ꯑꯗꯨꯒ ꯃꯁꯤ ꯑꯉꯥꯡ ꯅꯨꯄꯤꯗꯒꯤ ꯃꯩ ꯆꯤꯡꯕꯗꯒꯤ ꯌꯥꯝꯅ ꯈꯨꯗꯣꯡꯊꯤꯕ ꯑꯃ ꯑꯣꯏ ꯑꯗꯨꯅ ꯃꯁꯤꯒꯤ ꯀꯝꯄꯅꯤ ꯑꯁꯤ ꯑꯩꯈꯣꯏ ꯌꯥꯔꯤ ꯃꯈꯩ ꯑꯦꯕꯣꯏꯗ ꯇꯧꯒꯗꯕꯅꯤ ꯑꯗꯨꯒ ꯔꯥꯏꯁ ꯀꯨꯀꯔꯒꯤꯗꯃꯛꯇ ꯑꯐꯕ ꯃꯈꯜꯒꯤ ꯑꯣꯏꯕ ꯕ꯭ꯔꯥꯟꯁ ꯑꯃ ꯂꯩꯕꯤꯎ